ꯍꯦꯜꯂꯣ ꯁꯤ ꯑꯦ ꯖꯦ ꯍꯣꯇꯦꯜꯒꯤꯗꯨ ꯑꯣꯏꯕꯤꯔꯕ꯭ꯔꯣ ꯑꯩ ꯍꯥꯏꯗꯤ ꯍꯣꯇꯦꯜꯗ ꯀꯔꯤ ꯀꯔꯤ ꯍꯥꯏꯗꯤ ꯄꯣꯠ ꯀꯔꯤ ꯀꯔꯤ ꯐꯪꯕꯅꯣꯕ ꯄ꯭ꯔꯥꯏꯁꯇꯤ ꯀꯌꯥ ꯀꯌꯥꯗ ꯂꯩꯕꯅꯣ ꯑꯩꯁꯤ ꯍꯌꯦꯡ ꯑꯉꯥꯡꯒꯤ ꯕꯔꯊꯗꯦꯒꯤ ꯄꯣꯠ ꯈꯔ ꯑꯣꯔꯗꯔ ꯇꯧ ꯑꯣꯔꯗꯔ ꯇꯧꯖꯒꯦꯅ ꯇꯧꯕꯅꯦꯕ ꯑꯗꯣ ꯀꯦꯛꯇꯣ ꯂꯩꯇꯕ꯭ꯔꯣ ꯍꯥꯏꯗꯤ ꯀꯦꯛꯇꯁꯨ ꯃꯈꯜꯁꯤꯡ ꯑꯗꯨꯝ ꯂꯩꯖꯩꯗꯅ ꯑꯣ ꯑꯣ ꯐ꯭ꯂꯦꯚꯔ ꯅꯨꯡ ꯀꯩꯅꯣ ꯃꯈꯩꯗꯤ ꯂꯣꯏ ꯁꯨꯕ ꯅꯠꯇ꯭ꯔꯣ ꯐꯪꯉꯕꯅꯤꯅ ꯑꯩ ꯑꯗꯨꯝ ꯂꯥꯛꯆꯔꯒꯦ ꯑꯗꯨꯏꯗꯨꯒ ꯍꯥꯏꯗꯤ ꯕꯔꯊꯗꯦꯒꯤꯗ ꯆꯪꯕ ꯑꯉꯥꯡꯒꯤ ꯀꯩꯅꯣ ꯃꯈꯩ ꯍꯥꯏꯗꯤ ꯕꯔꯊꯗꯦꯒꯤ ꯑꯉꯥꯡꯒꯤ ꯍꯥꯏꯗꯤ ꯃꯣꯏ ꯇꯨꯞꯄꯤ ꯅꯨꯡꯄꯤ ꯕꯣꯜ ꯅꯣꯡ ꯍꯥꯏꯗꯤ ꯂꯣꯏꯅ ꯕꯔꯊꯗꯦꯒꯤ ꯁꯦꯠꯇ ꯑꯣꯏꯅ ꯂꯩꯕ꯭ꯔꯥ ꯅꯠꯇ꯭ꯔꯒꯅ ꯀꯃꯥꯏꯅ ꯇꯧꯕꯅꯣ ꯑꯣ ꯑꯗꯨ ꯍꯌꯦꯡ ꯄꯨꯡ ꯀꯌꯥꯃꯨꯛꯇ ꯂꯧꯕ ꯂꯥꯛꯄ ꯌꯥꯗꯣꯏꯅꯣ ꯑꯉꯥꯡꯗꯨ ꯅꯨꯄꯥ ꯃꯆꯥꯅꯦꯕꯀꯣ ꯅꯨꯄꯥꯃꯆꯥ ꯑꯗꯨꯒ ꯀꯦꯛꯇꯣ ꯍꯥꯐ ꯑꯃꯅꯦ ꯑꯗꯩ ꯀꯦꯖꯤ ꯑꯃꯅꯦ ꯑꯗꯩꯗꯤ ꯃꯣꯏ ꯀꯞ ꯀꯦꯛꯇꯣ ꯑꯗꯨ ꯇꯔꯥꯃꯨꯛ ꯇꯧꯕꯤꯔꯣ ꯑꯗꯨꯏꯗꯨꯒ ꯍꯣꯏ ꯇꯔꯥꯃꯨꯛꯀ ꯑꯗꯨꯒ ꯃꯣꯏ ꯑꯃ ꯍꯥꯏꯗꯤ ꯃꯣꯏ ꯐ꯭ꯔꯦꯟ ꯃꯌꯥꯝ ꯂꯥꯛꯀꯥꯟꯗ ꯆꯥꯅꯕ ꯆꯧ ꯆꯧꯗꯧ ꯅꯣꯏ ꯑꯗꯨꯗ ꯑꯩꯒꯤ ꯀꯣꯟꯅꯗꯧꯕ ꯃꯈꯩꯗꯣ ꯍꯥꯏꯔꯒ ꯑꯗꯨꯝ ꯍꯧꯍꯟꯕ ꯌꯥꯕ꯭ꯔꯥ ꯅꯠꯇ꯭ꯔꯒꯅ ꯀꯃꯥꯏꯅ ꯇꯧꯕꯅꯣ ꯀꯟꯇꯦꯟꯅꯔꯁꯦ ꯇꯔꯥꯃꯨꯛ ꯀꯟꯇꯦꯟꯅꯔꯁꯤ ꯍꯥꯐ ꯑꯣꯏꯗꯣꯏꯔꯣ ꯐꯨꯜ ꯑꯣꯏꯗꯣꯏꯔꯣ ꯍꯥꯐꯇ ꯑꯩꯠꯇꯤ ꯑꯣ ꯍꯥꯐꯇꯣ ꯑꯗꯨ ꯇꯔꯥꯃ ꯇꯧꯕꯤꯔꯣ ꯑꯗꯨꯏꯗꯨꯒ ꯃꯣꯃꯣꯗꯣ ꯃꯣꯃꯣꯗꯤ ꯀꯌꯥ ꯂꯩ ꯀꯩꯅꯣ ꯍꯥꯐꯇ ꯄ꯭ꯂꯦꯠꯇ ꯍꯣꯏ ꯑꯗꯨꯏꯗꯣ ꯍꯥꯐ ꯑꯃ ꯍꯥꯐ ꯅꯠꯇꯕ ꯑꯃ ꯈꯔ ꯍꯥꯐꯇꯒꯤ ꯈꯤꯇꯪ ꯄꯤꯛꯊꯕ ꯑꯃ ꯂꯩꯕꯗꯣ ꯈꯪꯕ꯭ꯔꯥ ꯍꯥꯐꯇꯒꯤ ꯈꯤꯇꯪ ꯄꯤꯛꯊꯕ ꯀꯟꯇꯦꯟꯅꯔ ꯃꯆꯥ ꯑꯃ ꯂꯩꯕꯅꯦꯕꯀꯣ ꯍꯣꯏ ꯑꯥ ꯑꯗ ꯑꯗꯨꯒꯤ ꯑꯗꯨꯒꯤ ꯃꯆꯥꯗꯣ ꯑꯗꯨꯏꯗꯨꯗ ꯇꯔꯥ ꯑꯃ ꯍꯥꯞꯄꯤꯔꯣ ꯑꯗꯨꯏꯗꯨꯒ ꯀꯩꯅꯣ ꯇꯧꯔꯒ ꯍꯥꯏꯗꯤ ꯄꯤꯁꯇꯨ ꯌꯥꯝ ꯆꯥꯎꯍꯟꯗꯕꯤꯗ ꯃꯆꯥ ꯃꯆꯥ ꯍꯥꯏꯔꯞ ꯀꯩꯅꯣ ꯇꯧꯔꯒ ꯈꯔ ꯑꯃꯃꯝꯒ ꯍꯥꯞꯄꯤꯔꯣ ꯑꯗꯨꯗꯨ ꯈꯛꯇꯪ ꯍꯣꯔꯦꯟ ꯄꯨꯡ ꯀꯌꯥꯃꯨꯛꯇ ꯂꯥꯛꯆꯧꯒꯦ ꯑꯣ ꯍꯣꯏ ꯍꯣꯏ ꯌꯥꯝ ꯅꯨꯡꯉꯥꯏꯖꯔꯦꯀꯣ ꯑꯗꯨꯗꯤ ꯍꯌꯦꯡ ꯁꯣꯏꯗꯅ ꯂꯥꯛꯆꯔꯒꯦ ꯊꯝꯖꯔꯒꯦꯀꯣ ꯑꯗꯨꯗꯤ